ꯑꯩꯒꯤ ꯃꯃꯥꯒ ꯄꯄꯥꯒꯁꯦ ꯒ꯭ꯔꯦꯖꯨꯋꯦꯁꯟꯅꯦ ꯑꯗꯨꯒ ꯃꯈꯣꯏꯒꯤ ꯑꯦꯖꯨꯀꯦꯁꯟ ꯍꯥꯏꯇꯥꯔꯗꯤ ꯑꯗꯨꯝ ꯆꯥꯡꯆꯠ ꯑꯃꯗ ꯂꯥꯛꯄ ꯃꯥꯜꯂꯦ ꯀꯣ ꯌꯥꯝꯅ ꯍꯥꯏ ꯑꯣꯏꯕꯁꯨ ꯅꯠꯇꯦ ꯌꯥꯝꯅ ꯂꯣ ꯑꯣꯏꯕꯁꯨ ꯅꯠꯇꯦ ꯑꯗꯨꯝ ꯆꯠꯅꯕ ꯌꯥꯅ ꯍꯩꯔꯛꯄꯗꯤ ꯃꯥꯜꯂꯦ ꯑꯗꯨꯒ ꯆꯦꯂꯦꯟꯖꯦꯁ ꯍꯥꯏꯔꯒꯗꯤ ꯌꯥꯝꯅ ꯂꯩꯈ꯭ꯔꯦ ꯍꯥꯟꯅꯒꯤ ꯆꯠꯅꯕ ꯂꯥꯏꯔꯤꯛ ꯈꯨꯇꯥꯛ ꯑꯗꯒꯤ ꯍꯧꯖꯤꯛ ꯈꯨꯇꯥꯛ ꯁꯦ ꯀꯣ